ꯑꯩꯅ ꯆꯥꯈꯨꯝꯗ ꯆꯥꯛ ꯊꯣꯡꯕ ꯆꯪꯗ꯭ꯔꯤꯉꯩ ꯃꯃꯥꯡꯗ ꯆꯥꯛꯈꯨꯝꯗꯨ ꯍꯥꯟꯅ ꯃꯤꯔꯥꯡ ꯀꯟꯊꯩ ꯁꯦꯡꯗꯣꯛꯏ ꯐꯖꯅ ꯆꯥꯛꯈꯨꯝꯗꯨ ꯂꯨꯅ ꯅꯥꯟꯅꯕ ꯑꯗꯨꯒ ꯋꯥꯏꯔꯝ ꯇꯩꯊꯣꯛꯏ ꯆꯥꯛꯈꯨꯝꯗꯨ ꯐꯖꯅ ꯑꯗꯨꯒ ꯂꯣꯏꯔꯕ ꯃꯇꯨꯡꯗ ꯑꯩ ꯏꯔꯨ ꯃꯥꯏꯊꯖꯕ ꯇꯧꯔꯕ ꯃꯇꯨꯡꯗ ꯑꯃꯨꯛ ꯑꯩ ꯑꯁꯦꯡꯕ ꯐꯤꯔꯣꯟ ꯁꯦꯠꯂꯒ ꯆꯥꯛꯈꯨꯝꯗ ꯑꯃꯨꯛ ꯆꯪꯏ ꯑꯗꯨꯒ ꯑꯃꯨꯛ ꯆꯦꯡ ꯆꯥꯛ ꯆꯦꯡꯗꯨ ꯐꯖꯅ ꯅꯨꯡ ꯀꯩꯀꯩ ꯐꯖꯅ ꯈꯟꯗꯣꯛꯑꯕ ꯃꯇꯨꯡꯗ ꯐꯖꯅ ꯆꯥꯝꯃꯕ ꯃꯇꯨꯡꯗ ꯆꯥꯛꯇꯨ ꯑꯩꯅ ꯐꯖꯅ ꯊꯣꯡꯏ ꯑꯗꯨꯒ ꯌꯥꯝꯅ ꯆꯦꯛꯁꯤꯟꯅꯁꯨ ꯆꯥꯛ ꯅꯨꯡ ꯄꯦꯠꯇꯅꯕ ꯑꯗꯨꯝ ꯐꯖꯅ ꯁꯦꯟꯅꯔꯒ ꯑꯗꯨꯝ ꯑꯩ ꯑꯇꯣꯞꯄ ꯆꯠꯊꯣꯛꯇꯕꯤꯗ ꯆꯥꯛꯇꯨꯗ ꯑꯗꯨꯝ ꯐꯖꯅ ꯌꯦꯡꯉꯒ ꯑꯗꯨꯝ ꯂꯩ ꯑꯗꯨꯒ ꯑꯃꯨꯛ ꯌꯦꯟꯁꯥꯡ ꯊꯣꯡꯕ ꯃꯇꯝꯗꯁꯨ ꯑꯩꯉꯣꯟꯗ ꯌꯦꯟꯁꯥꯡꯒꯤ ꯒꯤ ꯃꯔꯣꯏ ꯃꯄꯥꯡ ꯐꯖꯅ ꯁꯦꯝꯃꯒ ꯏꯁꯤꯡ ꯃꯥꯏꯁꯤꯡ ꯊꯥꯎ ꯊꯨꯝ ꯀꯩꯀꯩ ꯐꯖꯅ ꯉꯧꯗꯅ ꯈꯣꯠꯇꯅ ꯐꯖꯟ ꯇꯧꯔꯒ ꯑꯗꯨꯝ ꯆꯥꯛꯇꯨ ꯑꯗꯨꯝ ꯑꯩ ꯆꯠꯊꯣꯛꯇꯕꯤꯗ ꯐꯖꯅ ꯍꯥꯎꯅꯕ ꯑꯃꯁꯨꯡ ꯌꯦꯟꯁꯥꯡꯗꯨꯁꯨ ꯁꯣꯏꯗꯅꯕ ꯃꯣꯔꯣꯛ ꯊꯨꯝ ꯃꯣꯔꯣꯛ ꯐꯖꯅ ꯍꯥꯞꯄꯒ ꯐꯖꯅ ꯌꯦꯟꯁꯥꯡꯗꯨ ꯊꯣꯡꯉꯒ ꯑꯗꯨꯝ ꯂꯩ ꯑꯗꯨꯒ ꯑꯗꯨꯝ ꯀꯩ ꯍꯥꯏꯇꯥꯔꯦ ꯑꯩꯉꯣꯟꯗ ꯉꯁꯥꯏꯒꯤ ꯆꯥꯛꯇꯨ ꯌꯦꯟꯁꯥꯡꯗꯨꯒꯤ ꯁꯣꯏꯗꯅꯕ ꯑꯗꯨꯝ ꯆꯦꯛꯁꯤꯟ ꯊꯧꯔꯥꯡ ꯃꯌꯥꯝ ꯑꯃ ꯂꯧꯈꯠꯆꯔꯒ ꯑꯗꯨꯝ ꯂꯩ